ꯑꯋꯥꯕ ꯄꯤ ꯃꯔꯝꯗꯤ ꯑꯩꯈꯣꯏꯅ ꯂꯧ ꯄꯥꯟꯕ ꯉꯝꯅꯕꯒꯤꯗꯃꯛꯇ ꯑꯩꯈꯣꯏꯅ ꯂꯧ ꯃꯇꯝ ꯆꯥꯅ ꯄꯥꯝꯕꯤ ꯊꯥꯅꯉꯥꯏꯒꯤꯗꯃꯛꯇ ꯑꯩꯈꯣꯏꯅ ꯍꯣꯠꯅꯕ ꯃꯇꯝꯗꯨꯗ ꯅꯣꯡ ꯃꯇꯝ ꯆꯥꯅ ꯇꯥꯔꯛꯇ꯭ꯔꯕꯅꯤꯅ ꯑꯁꯣꯝꯅꯥꯀꯟꯗ ꯑꯩꯈꯣꯏꯅ ꯊꯦꯡꯅ ꯊꯥꯔꯕꯅꯤꯅ ꯄꯥꯝꯕꯤꯁꯤꯡ ꯑꯗꯣ ꯑꯩꯈꯣꯏꯅ ꯐꯖꯅ ꯑꯩꯈꯣꯏꯅ ꯂꯣꯛꯄ ꯉꯝꯗꯦ ꯐꯖꯕ ꯂꯣꯛꯄ ꯉꯝꯗꯕꯅꯤꯅ ꯑꯩꯈꯣꯏꯅ ꯂꯧꯃꯤꯁꯤꯡ ꯑꯁꯤꯅ ꯑꯩꯈꯣꯏꯅ ꯍꯣꯠꯅꯔꯤꯕ ꯄꯣꯠꯊꯣꯛꯁꯤꯡ ꯑꯗꯣ ꯃꯔꯥꯡ ꯀꯥꯏꯅ ꯄꯨꯊꯣꯛꯄ ꯉꯝꯗꯦ ꯃꯔꯝ ꯑꯁꯤꯅ ꯑꯩꯈꯣꯏꯅ ꯅꯣꯡ ꯃꯔꯥꯡ ꯀꯥꯏꯅ ꯇꯥꯅꯕꯒꯤꯗꯃꯛꯇ ꯑꯩꯈꯣꯏꯅ ꯂꯩꯔꯤꯕ ꯑꯩꯈꯣꯏꯒꯤ ꯆꯤꯡꯁꯤꯡ ꯑꯁꯤ ꯃꯔꯨ ꯀꯣꯛꯏꯕ ꯆꯤꯡꯁꯤꯡ ꯑꯁꯤ ꯆꯤꯡꯃꯥꯏꯁꯤꯡ ꯑꯁꯤ ꯑꯩꯈꯣꯏꯅ ꯃꯩ ꯇꯨꯝꯅ ꯇꯨꯝꯅ ꯊꯥꯗꯣꯛꯏꯕ ꯄꯣꯠ ꯑꯁꯤ ꯊꯥꯗꯣꯛꯇꯅ ꯎ ꯋꯥ ꯐꯖꯅ ꯍꯧꯔꯕꯗꯤ ꯃꯇꯝ ꯆꯥꯅ ꯑꯩꯈꯣꯏꯅ ꯏꯁꯤꯡꯁꯤ ꯅꯣꯡꯁꯤ ꯇꯥꯔꯛꯀꯗꯕ ꯄꯣꯠꯇꯨ ꯇꯥꯕ ꯉꯝꯗ꯭ꯔꯦ ꯑꯗꯨꯒ ꯅꯣꯡ ꯇꯥꯗ꯭ꯔꯒꯅ ꯑꯩꯈꯣꯏꯗ ꯀꯨꯃꯣꯛ ꯏꯆꯥꯎ ꯀꯩꯅꯣ ꯏꯀꯪ ꯑꯃꯨꯛ ꯊꯣꯛꯍꯜꯂꯤ ꯄꯥꯝꯕꯤꯁꯤꯡ ꯑꯁꯤꯅ ꯗꯔꯀꯥꯔ ꯑꯣꯏꯔꯤꯕ ꯏꯁꯤꯡ ꯑꯁꯤ ꯑꯩꯈꯣꯏ ꯃꯇꯝꯆꯥꯅ ꯄꯤꯗ꯭ꯔꯕꯅꯤꯅ ꯑꯩꯈꯣꯏ ꯂꯧꯃꯤꯁꯤꯡ ꯑꯁꯤꯗ ꯑꯁꯨꯛꯀꯤ ꯃꯇꯤꯛ ꯋꯥꯔꯦ

ꯑꯗꯨꯒ ꯑꯃꯨꯛ ꯑꯁꯣꯝ ꯅꯥꯀꯟꯗ ꯑꯃꯨꯛ ꯅꯣꯡ ꯇꯥꯔꯒꯅ ꯑꯃꯨꯛ ꯆꯤꯡꯁꯤꯡ ꯑꯗꯨ ꯃꯔꯨ ꯀꯣꯛꯑꯕꯅꯤꯅ ꯏꯁꯤꯡꯗꯨ ꯅꯣꯡ ꯇꯥꯕꯒ ꯄꯨꯂꯞ ꯆꯦꯟꯊꯔꯕꯅꯤꯅ ꯑꯁꯣꯝ ꯅꯥꯀꯟꯗ ꯎꯔꯥꯅ ꯆꯨꯞꯁꯤꯟꯒꯗꯕ ꯏꯁꯤꯡꯁꯤꯡ ꯑꯗꯨ ꯆꯨꯞꯁꯤꯟꯗ꯭ꯔꯕꯅꯤꯅ ꯆꯤꯡꯃꯥꯏꯗꯨꯗꯒꯤ ꯆꯦꯟꯠꯔꯛꯄ ꯏꯁꯤꯡꯁꯤ ꯈꯨꯗꯛꯇ ꯇꯥꯔꯛꯑꯕꯅꯤꯅ ꯑꯩꯈꯣꯏ ꯅꯥꯀꯟꯗ ꯑꯃꯨꯛ ꯏꯆꯥꯎ ꯑꯃꯨꯛ ꯊꯣꯛꯆꯤꯜꯂꯦ ꯇꯧꯔꯤꯕ ꯑꯁꯨꯃꯥꯏꯅ ꯇꯧꯔꯒ ꯑꯩꯈꯣꯏꯗ ꯂꯧꯃꯤꯁꯤꯡꯗ ꯑꯋꯥꯕ ꯑꯁꯨꯛꯀꯤ ꯃꯇꯤꯛ ꯊꯦꯡꯅꯩ ꯃꯁꯤ ꯑꯩꯈꯣꯏꯅ ꯀꯣꯛꯍꯟꯒꯦ ꯍꯥꯏꯕ ꯇꯥꯔꯒꯗꯤ ꯑꯩꯈꯣꯏꯅ ꯆꯤꯡꯁꯤꯡ ꯑꯁꯤ ꯑꯩꯈꯣꯏꯅ ꯎ ꯃꯔꯥꯡ ꯀꯥꯏꯅ ꯊꯥꯔꯒ ꯑꯁꯪꯕ ꯆꯤꯡꯃꯥꯏ ꯎꯈꯟꯕ ꯑꯗꯨꯒ ꯇꯨꯔꯦꯟ ꯈꯣꯡꯕꯥꯟꯁꯤꯡ ꯑꯁꯤ ꯑꯀꯨꯠꯄꯗ ꯂꯩꯔꯤꯕ ꯇꯨꯔꯦꯟ ꯈꯣꯡꯕꯥꯟꯁꯤꯡ ꯑꯁꯤ ꯑꯩꯈꯣꯏꯅ ꯃꯇꯝ ꯆꯥꯅ ꯊꯣꯟꯖꯤꯜꯂꯒ ꯅꯣꯡ ꯃꯇꯝ ꯂꯥꯛꯇ꯭ꯔꯤꯉꯩ ꯃꯇꯝꯑꯗꯨꯗ ꯇꯨꯔꯦꯟ ꯈꯣꯡꯕꯥꯟꯁꯤꯡ ꯑꯁꯤ ꯐꯖꯟꯅ ꯊꯣꯡꯒꯠꯄ ꯇꯨꯔꯦꯟ ꯈꯣꯡꯅꯨꯡ ꯑꯁꯤ ꯐꯖꯟꯅ ꯇꯦꯡꯊꯣꯛꯄꯤꯕ ꯑꯗꯨꯒ ꯑꯃꯨꯛ ꯑꯩꯈꯣꯏꯅ ꯏꯁꯤꯡ ꯐꯪꯗꯕ ꯃꯐꯝꯁꯤꯗ ꯑꯩꯈꯣꯏꯅ ꯑꯩꯈꯣꯏꯒꯤ ꯂꯩꯔꯤꯕ ꯔꯤꯕꯔ ꯂꯤꯞ ꯏꯔꯤꯒꯦꯁꯟ ꯁꯤꯁꯇꯦꯝꯁꯤ ꯇꯧꯔꯒ ꯄꯝ ꯐꯖꯅ ꯄꯥꯜꯂꯒ ꯏꯁꯤꯡꯒꯤ ꯑꯋꯥꯕ ꯂꯩꯔꯤꯕꯁꯤꯡ ꯑꯁꯦ ꯑꯩꯈꯣꯏꯅ ꯔꯤꯕꯔꯗꯨ ꯏꯔꯦꯇꯤꯀꯦꯁꯟꯒꯤ ꯃꯇꯦꯡꯅ ꯂꯧꯃꯤꯁꯤꯡꯗ ꯏꯁꯤꯡ ꯃꯔꯥꯡ ꯀꯥꯏꯅ ꯄꯤꯔꯕꯗꯤ ꯑꯩꯈꯣꯏꯅ ꯑꯁꯤꯒꯨꯝꯕ ꯄꯣꯠ ꯑꯁꯤ ꯈꯤꯇꯪ ꯉꯥꯛꯊꯣꯛꯄ ꯉꯝꯒꯅꯤ ꯑꯗꯨꯒ ꯂꯩꯔꯤꯕ ꯏꯆꯥꯎ ꯊꯣꯛꯇꯅꯤꯡꯉꯥꯏ ꯗꯃꯛꯇꯅ ꯑꯩꯈꯣꯏꯅ ꯇꯨꯔꯦꯟ ꯈꯣꯡꯕꯥꯟꯁꯤꯡ ꯑꯁꯤ ꯈꯣꯡꯅꯨꯡꯁꯤ ꯁꯦꯡꯗꯣꯛꯄꯤꯕ ꯇꯨꯔꯦꯟ ꯈꯣꯡꯕꯥꯟ ꯑꯀꯨꯠꯄꯁꯤ ꯃꯇꯝ ꯆꯥꯅ ꯑꯩꯈꯣꯏꯅ ꯊꯣꯟꯒꯠꯂꯒ ꯑꯁꯨꯃꯥꯏ ꯇꯧꯔꯒ ꯑꯩꯈꯣꯏ ꯇꯧꯕꯤꯔꯒꯗꯤ ꯑꯩꯈꯣꯏ ꯂꯧꯃꯤꯁꯤꯡꯗ ꯍꯦꯟꯅ ꯅꯨꯡꯉꯥꯏꯖꯒꯅꯤ